ꯑꯩꯅ ꯅꯣꯡꯃ ꯑꯩꯈꯣꯏ ꯏꯁꯀꯨꯜꯒꯤ ꯇꯤꯆ꯭ꯔꯁ ꯗꯦ ꯑꯩꯅ ꯌꯥꯝꯅ ꯄꯥꯝꯖꯕ ꯁꯤꯡꯒ꯭ꯔ ꯑꯃ ꯂꯥꯛꯇꯨꯅ ꯏꯁꯩ ꯁꯛꯄ ꯊꯦꯡꯅꯈ꯭ꯔꯦ ꯑꯩꯅ ꯁꯤꯡꯒ꯭ꯔ ꯑꯗꯨ ꯏꯃꯤꯠꯃꯛꯅ ꯎꯕꯗ ꯌꯥꯝꯅ ꯍꯔꯥꯎꯕ ꯅꯨꯉꯥꯏ ꯑꯃ ꯐꯥꯎꯈꯤ ꯃꯥꯅ ꯏꯁꯩ ꯈꯔ ꯁꯛꯂꯛꯄ ꯃꯇꯨꯡ ꯑꯩꯅ ꯌꯥꯝꯅ ꯄꯥꯝꯖꯕ ꯏꯁꯩ ꯑꯃ ꯁꯛꯂꯛꯈꯤ ꯏꯁꯩ ꯑꯗꯨ ꯇꯥꯕꯗ ꯑꯩꯅ ꯌꯥꯝꯅ ꯍꯔꯥꯎꯖꯈꯤ ꯏꯃꯥꯟꯅꯕꯤꯁꯤꯡꯒ ꯄꯨꯟꯅ ꯏꯁꯇꯦꯁꯀꯤ ꯃꯈꯥꯗ ꯖꯒꯣꯏ ꯁꯥꯗꯨꯅ ꯏꯁꯩ ꯑꯗꯨꯗ ꯁꯔꯨꯛ ꯌꯥꯈꯤ ꯑꯩꯅ ꯑꯗꯨꯛꯀꯤ ꯃꯇꯤꯛ ꯅꯨꯉꯥꯏꯕ ꯅꯨꯃꯤꯠ ꯑꯃ ꯑꯣꯏꯈꯤ ꯉꯁꯤ ꯐꯥꯎꯕ ꯑꯩ ꯀꯥꯎꯕ ꯉꯝꯗꯅ ꯑꯗꯨꯝ ꯂꯩꯔꯤ ꯑꯩꯅ ꯈ꯭ꯋꯥꯏꯗꯒꯤ ꯄꯥꯝꯖꯕ ꯏꯁꯩ ꯁꯛꯄꯤ ꯑꯗꯨꯗꯤ ꯃꯟꯗꯥꯀꯤꯅꯤꯅꯤ ꯑꯩꯅ ꯃꯍꯥꯛꯄꯨ ꯄꯥꯝꯕꯒꯤ ꯃꯔꯝꯗꯤ ꯃꯥ ꯃꯃꯤꯠꯁꯨ ꯎꯗꯦ ꯑꯗꯨꯕꯨ ꯃꯥꯒꯤ ꯈꯣꯟꯖꯦꯜ ꯌꯥꯝꯅ ꯅꯨꯡꯁꯤ ꯇꯥꯕꯗ ꯌꯥꯝꯅ ꯅꯨꯉꯥꯏ ꯄꯨꯛꯅꯤꯡ ꯁꯨꯝꯍꯠꯄ ꯐꯥꯎꯏ ꯑ꯭ꯔꯊ ꯂꯩꯕ ꯃꯌꯦꯛꯁꯤꯡꯒ ꯂꯣꯏꯅꯅ ꯃꯇꯝꯒꯤ ꯑꯣꯏꯕ ꯊꯧꯗꯣꯛꯁꯤꯡꯗ ꯁꯩꯊꯥꯗꯨꯅ ꯁꯛꯏ ꯑꯗꯨꯅ ꯑꯩꯅ ꯃꯥꯒꯤ ꯏꯁꯩꯕꯨ ꯊꯋꯥꯏ ꯇꯥꯅ ꯇꯥꯖꯩ ꯑꯃꯗꯤ ꯃꯥꯒꯤ ꯏꯁꯩꯗꯨ ꯃꯇꯧ ꯇꯝꯅꯕ ꯍꯣꯠꯅꯖꯩ